ꯍꯧꯖꯤꯛ ꯍꯧꯖꯤꯛ ꯈ꯭ꯋꯥꯏꯗꯒꯤ ꯁꯤꯖꯤꯟꯅꯔꯤꯕ ꯑꯦꯞꯁꯤꯡ ꯍꯥꯏꯔꯒꯗꯤ ꯑꯩꯈꯣꯏꯒꯤ ꯃꯔꯨꯑꯣꯏꯅ ꯗꯤꯖꯤꯇꯦꯜ ꯄꯦꯃꯦꯟꯁꯤꯡꯗ ꯍꯦꯟꯅ ꯆꯥꯎꯅ ꯁꯤꯖꯤꯟꯅꯔꯤ ꯁꯤꯗꯩꯗ ꯈꯨꯗꯝ ꯑꯣꯏꯅ ꯍꯥꯏꯔꯕꯗ ꯄꯦꯇꯤꯑꯦꯝꯒꯨꯝꯕ ꯖꯤꯄꯦꯒꯨꯝꯕ ꯚꯤꯝꯒꯨꯝꯕ ꯍꯥꯏꯔꯤꯕ ꯑꯦꯞꯁꯤꯡ ꯑꯁꯤ ꯌꯥꯝꯅ ꯃꯤ ꯈꯨꯗꯤꯡꯃꯛꯅ ꯁꯤꯖꯤꯟꯅꯕ ꯍꯥꯏꯕꯗꯨ ꯑꯣꯏꯔꯦ ꯑꯗꯨꯒ ꯑꯅꯤꯁꯨꯕꯗ ꯁ꯭ꯃꯥꯔꯠ ꯐꯣꯟꯁꯤꯡꯒꯤ ꯑꯦꯕꯥꯟꯇꯦꯆꯦꯁ ꯑꯃꯁꯨꯡ ꯗꯤꯁꯑꯦꯗꯕꯥꯟꯇꯦꯖꯦꯁ ꯍꯥꯏꯔꯒꯗꯤ ꯑꯦꯕꯥꯟꯇꯦꯖꯦꯁꯇ ꯍꯥꯏꯔꯒꯗꯤ ꯑꯍꯥꯟꯕꯗ ꯁ꯭ꯃꯥꯔꯠ ꯐꯣꯟꯁꯤꯡꯖꯤꯅ ꯑꯩꯈꯣꯏꯒꯤ ꯃꯅꯤꯄꯨꯔꯒꯨꯝꯕ ꯁ꯭ꯇꯦꯠ ꯑꯝꯗ ꯍꯥꯏꯕꯗꯤ ꯕꯟꯒꯨꯝꯕ ꯁ꯭ꯇ꯭ꯔꯥꯏꯛꯀꯨꯝꯕ ꯌꯥꯝ ꯇꯣꯏꯅ ꯂꯩꯕ ꯁ꯭ꯇꯦ ꯁ꯭ꯇꯦꯠꯁꯤꯗꯗꯤ ꯁ꯭ꯃꯥꯔꯠ ꯐꯣꯟꯁꯤꯅ ꯃꯔꯝ ꯑꯣꯏꯔꯀꯥꯟꯗ ꯑꯈꯣꯏꯒꯤ ꯁ꯭ꯀꯨꯜ ꯆꯥꯡ ꯅꯥꯏꯅ ꯀꯥꯗ꯭ꯔ ꯀꯥꯗꯕ ꯇꯥꯔꯒꯁꯨ ꯑꯩꯈꯣꯏ ꯁ꯭ꯃꯥꯔꯠ ꯐꯣꯟꯁꯤꯅ ꯑꯩꯈꯣꯏꯒꯤ ꯁ꯭ꯇꯨꯗꯦꯟꯁꯤꯡꯗ ꯂꯥꯏꯔꯤꯛ ꯄꯥꯕ ꯌꯥꯕꯒꯤ ꯈꯨꯗꯣꯡꯆꯥꯕ ꯑꯃ ꯄꯤꯔꯦ ꯗꯤꯁꯑꯦꯕꯥꯟꯇꯦꯖꯦꯁ ꯍꯥꯏꯔꯒꯗꯤ ꯑꯩꯈꯣꯏꯒꯤ ꯁ꯭ꯃꯥꯔꯠ ꯐꯣꯟꯁꯤꯅ ꯁꯥꯇ꯭ꯔꯁꯤꯡꯗ ꯑꯃꯁꯨꯡ ꯑꯇꯣꯞ ꯑꯇꯣꯞꯄ ꯃꯍꯩꯔꯣꯏ ꯑꯇꯣꯞ ꯑꯇꯣꯞꯄ ꯐꯤꯜꯁꯤꯡꯗ ꯇꯥꯔꯤꯕ ꯃꯤꯁꯤꯡꯗ ꯑꯩꯈꯣꯏꯒꯤ ꯁ꯭ꯃꯥꯔꯠꯐꯣꯟꯁꯤꯗ ꯑꯦꯗꯤꯛ ꯑꯣꯏꯔꯒ ꯑꯩꯈꯣꯏꯒꯤ ꯁ꯭ꯃꯥꯔꯠ ꯐꯣꯟꯁꯤꯗ ꯐꯪꯉꯤꯕ ꯃꯌꯥꯝꯁꯤ ꯃꯌꯥꯝꯁꯤꯗ ꯉꯥꯎꯔꯒ ꯍꯥꯏꯕꯗꯤ ꯒꯦꯝꯗ ꯈꯨꯗꯝ ꯑꯣꯏꯅ ꯍꯥꯏꯔꯕꯗ ꯒꯦꯝꯗ ꯉꯥꯎꯔꯒ ꯁꯨꯃꯥꯏꯅ ꯃꯥꯒꯤ ꯃꯇꯝ ꯃꯥꯡꯍꯟꯕ ꯑꯁꯤꯒꯨꯝꯕ ꯈꯨꯗꯣꯡꯆꯥꯗꯕ ꯈꯔ ꯃꯥꯌꯣꯛꯅꯍꯜꯂꯦ